ꯑꯩꯅ ꯉꯔꯥꯡ ꯀ꯭ꯋꯥꯛꯇꯥ ꯕꯖꯥꯔꯗꯒꯤ ꯂꯤꯛꯂꯥ ꯕꯦꯀꯔꯤ ꯕ꯭ꯔꯥꯟꯆ ꯑꯃꯈꯛꯇꯒꯤ ꯑꯩꯒꯤ ꯏꯅꯥꯎꯅꯨꯄꯥꯒꯤ ꯕꯥꯔꯗꯦꯒꯤꯗꯃꯛꯇ ꯀꯦꯛ ꯑꯃ ꯑꯣꯗꯔ ꯇꯧꯖꯈꯤꯕꯅꯤ ꯍꯥꯏꯔꯤꯕ ꯀꯦꯛ ꯑꯗꯨ ꯃꯇꯝ ꯆꯥꯅ ꯑꯩꯅ ꯍꯥꯏꯈꯤꯕ ꯄꯨꯡ ꯚꯥꯔꯣꯃꯛꯇꯗ ꯗꯤꯂꯤꯕꯔ ꯇꯧꯕꯤꯔꯛꯏ ꯑꯗꯨꯒ ꯍꯥꯏꯔꯤꯕ ꯀꯦꯛ ꯑꯁꯤ ꯃꯥꯅ ꯃꯤꯡ ꯏꯔꯛꯄ ꯑꯃꯗꯤ ꯉꯔꯥꯡꯒꯤ ꯇꯥꯔꯤꯛ ꯏꯕꯤꯔꯛꯄ ꯑꯗꯨ ꯌꯥꯝꯅ ꯐꯖꯩ ꯗꯤꯖꯥꯏꯟꯗꯁꯨ ꯌꯥꯝꯅ ꯐꯖꯩ ꯑꯗꯨꯒ ꯆꯥꯕꯗ ꯆꯥꯕꯗꯁꯨ ꯑꯗꯨꯛꯀꯤ ꯃꯇꯤꯛ ꯍꯥꯎꯋꯤ ꯍꯥꯏꯔꯤꯕ ꯂꯤꯛꯂꯥ ꯕꯦꯀꯔꯤꯒꯤ ꯑꯁꯤꯒꯨꯝꯂꯕ ꯐꯖꯕ ꯁꯥꯔꯕꯤꯁ ꯑꯃꯗꯤ ꯄꯣꯠꯀꯤ ꯃꯍꯥꯎ ꯑꯁꯤꯕꯨ ꯍꯥꯏꯅꯤꯡꯉꯥꯏ ꯂꯩꯇꯅ ꯊꯥꯒꯠꯂꯤ ꯃꯌꯥꯝꯁꯨ ꯍꯥꯏꯔꯤꯕ ꯂꯤꯛꯂꯥ ꯕꯦꯀꯔꯤ ꯑꯁꯤꯗ ꯆꯪꯕꯤꯔꯒ ꯑꯗꯣꯝꯒꯤ ꯑꯄꯥꯝꯕ ꯄꯣꯠ ꯈꯨꯗꯤꯡꯃꯛ ꯑꯣꯗꯔ ꯇꯧꯕꯤꯌꯨ